ꯍꯜꯂꯣ ꯁꯤꯕꯨ ꯑꯥ ꯆꯨꯔꯥꯆꯥꯟꯄꯨꯔꯒꯤ ꯂꯣꯀꯦꯂꯤꯇꯤꯒꯤ ꯃꯤ ꯑꯣꯏꯕꯤꯔꯕ꯭ꯔꯣ ꯑꯩꯁꯦ ꯇꯨꯔꯤꯁ ꯑꯇꯣꯞꯄ ꯏꯁꯇꯦꯠꯇꯒꯤ ꯑꯩꯁꯦ ꯆꯨꯔꯥꯆꯥꯟꯄꯨꯔꯒꯤ ꯇ꯭ꯔꯥꯏꯕꯦꯜ ꯃꯤꯎꯖꯤꯌꯝꯗꯨ ꯌꯦꯡꯕ ꯄꯥꯝꯕ

ꯑꯩꯈꯣꯏ ꯂꯥꯛꯄꯗ ꯑꯩꯈꯣꯏ ꯑꯥ ꯂꯩꯐꯝ ꯆꯥꯐꯝ ꯍꯥꯏꯗꯤ ꯍꯣꯁꯇꯦꯜꯒꯨꯝꯕ ꯑꯗꯨ ꯑꯩꯈꯣꯏ ꯃꯤ ꯑꯍꯨꯝ ꯂꯥꯛꯄꯅꯦꯕ ꯍꯣꯇꯦꯜ ꯄꯥꯝꯃꯦ ꯑꯗꯣ ꯍꯣꯇꯦꯜꯗ ꯐꯦꯁꯤꯂꯤꯇꯤ ꯍꯣꯇꯦꯜꯗ ꯀꯔꯤ ꯀꯔꯤ ꯐꯦꯁꯤꯂꯤꯇꯤ ꯂꯩꯒꯦ ꯑꯣ ꯑꯗꯨꯗꯤ ꯑꯣ ꯐꯔꯦ ꯐꯔꯦ ꯊꯦꯡꯛ ꯌꯨ ꯊꯦꯡꯛ ꯌꯨ ꯑꯩ ꯑꯥ ꯍꯥꯏꯔꯤꯕ ꯅꯝꯕꯔ ꯁꯤꯗ ꯑꯗꯨꯝ ꯑꯩ ꯀꯟꯇꯦꯛ ꯇꯧꯁꯤꯟꯖꯔꯛꯂꯒꯦꯀꯣ ꯍꯌꯦꯡ ꯄꯨꯡ ꯃꯥꯄꯜ ꯑꯗꯨꯃꯥꯏꯅ ꯀꯣꯜ ꯇꯧꯔꯛꯂꯒꯦ ꯑꯣ ꯊꯦꯡꯛ ꯌꯨ ꯊꯦꯡꯛ ꯌꯨ